ꯑꯩꯅ ꯌꯥꯝ ꯄꯥꯝꯖꯕ ꯐꯦꯕꯔꯥꯏꯠ ꯃꯨꯕꯤ ꯅꯠꯇ꯭ꯔꯒ ꯇꯤꯚꯤꯗꯤ ꯂꯩꯖꯗ꯭ꯔꯦ ꯑꯗꯨꯕꯨ ꯑꯩꯅ ꯌꯥꯝ ꯄꯥꯝꯖꯕ ꯕꯨꯛ ꯑꯃꯈꯛꯇꯤ ꯂꯩꯌꯦ ꯕꯨꯛ ꯑꯗꯨꯒꯤ ꯃꯃꯤꯡꯗꯤ ꯕꯣꯔ ꯁꯥꯍꯦꯕ ꯑꯣꯡꯕꯤ ꯁꯥꯅꯥꯇꯣꯝꯕꯤ ꯀꯧꯏ ꯍꯧꯖꯤꯛꯀꯤ ꯕꯣꯔ ꯁꯥꯍꯦꯕ ꯑꯣꯡꯕꯤ ꯁꯥꯅꯥꯇꯣꯝꯕꯤ ꯍꯥꯏꯔꯤꯕ ꯂꯥꯏꯔꯤꯛ ꯑꯁꯤ ꯀꯅꯥꯅ ꯏꯕꯅꯣ ꯍꯥꯏꯕ ꯃꯇꯝꯗ ꯑꯦꯝ ꯀꯦ ꯕꯤꯅꯣꯗꯤꯅꯤꯅ ꯏꯕꯅꯦꯕꯀꯣ ꯑꯦꯝ ꯀꯦ ꯕꯤꯅꯣꯗꯤꯅꯤꯁꯦ ꯑꯁꯤꯒꯤ ꯃꯥꯀꯤ ꯑꯍꯥꯟꯕ ꯂꯥꯏꯔꯤꯛꯁꯨ ꯑꯣꯏꯗꯣꯏꯅꯤ ꯑꯗꯨꯒ ꯃꯌꯥꯝ ꯌꯥꯝꯅ ꯐꯥꯎꯈꯤꯕ ꯃꯌꯥꯝꯅꯁꯨ ꯄꯥꯝꯅꯕ ꯂꯥꯏꯔꯤꯛ ꯑꯣꯏꯕꯅꯦꯕꯀꯣ ꯃꯥꯅ ꯂꯥꯏꯔꯤꯛꯁꯦ ꯀꯩꯗꯧꯕ ꯏꯔꯒ ꯂꯥꯏꯔꯤꯛ ꯐꯣꯡꯈꯤꯕꯁꯦ ꯀꯌꯥꯗ ꯐꯣꯡꯈꯤ ꯍꯥꯏꯕꯗ ꯁꯣꯛ ꯂꯤꯁꯤꯡ ꯑꯃ ꯆꯃꯥꯄꯜꯒ ꯍꯨꯝꯐꯨꯇꯔꯥ ꯇꯔꯨꯛꯁꯦ ꯑꯁꯤꯗ ꯂꯥꯏꯔꯤꯛꯁꯤ ꯄꯨꯊꯣꯛꯑꯒ ꯃꯌꯥꯝꯅ ꯍꯥꯏꯕꯗꯤ ꯈꯪꯅꯔꯒ ꯕꯣꯔ ꯁꯥꯍꯦꯕ ꯑꯣꯡꯕꯤ ꯁꯥꯅꯥꯇꯣꯝꯕꯤ ꯍꯥꯏꯕ ꯂꯥꯏꯔꯤꯛꯁꯦ ꯄꯥꯝꯅꯕ ꯑꯣꯏꯌꯦꯕꯀꯣ ꯑꯗꯨ ꯍꯧꯖꯤꯛꯀꯤ ꯂꯥꯏꯔꯤꯛ ꯑꯁꯤꯒꯤ ꯋꯥꯔꯤꯁꯤ ꯀꯃꯥꯏꯅ ꯇꯧꯕꯅꯣ ꯍꯥꯏꯕ ꯃꯇꯝꯗ ꯕ꯭ꯔꯤꯇꯤꯁꯀꯤ ꯀꯩꯅꯣ ꯍꯥꯏꯕꯗꯤ ꯕ꯭ꯔꯤꯇꯤꯁ ꯃꯆꯥ ꯑꯃꯒ ꯑꯩꯈꯣꯏꯒꯤ ꯏꯅꯤꯡꯊꯧ ꯃꯍꯥꯔꯥꯖꯥ ꯁꯨꯔꯆꯟꯗ꯭ꯔꯁꯦ ꯑꯁꯤꯒꯤ ꯃꯆꯥ ꯅꯨꯄꯤ ꯃꯊꯟꯇ ꯄꯣꯛꯄꯤ ꯁꯥꯅꯥꯇꯣꯝꯕꯤ ꯀꯧꯕ ꯑꯃ ꯂꯩꯌꯦꯕ ꯑꯁꯤꯒ ꯃꯕꯥꯅꯤ ꯅꯨꯡꯁꯤꯅꯕꯩ ꯋꯥꯔꯤ ꯑꯣꯏꯗꯣꯏꯅꯦꯕ ꯑꯗꯣ ꯃꯇꯝꯁꯤꯗ ꯀꯩꯗꯧꯕꯅꯣ ꯕ꯭ꯔꯤꯇ꯭ꯔꯤꯁꯁꯤꯅ ꯑꯩꯈꯣꯏ ꯃꯅꯤꯄꯨꯔꯁꯤꯗ ꯂꯥꯛꯑꯒ ꯑꯣꯠꯄ ꯅꯩꯕꯤꯕ ꯍꯥꯏꯕꯗꯤ ꯃꯣꯏꯁꯤꯅ ꯈꯨꯗꯨꯝ ꯆꯟꯖꯤꯜꯂꯒ ꯄꯥꯟꯕꯒꯤ ꯌꯥꯝꯅ ꯋꯥꯅꯔꯒ ꯃꯌꯥꯝꯁꯦ ꯍꯥꯏꯕꯗꯤ ꯃꯣꯏꯅ ꯃꯈꯥ ꯊꯝꯗꯕꯒꯤ ꯅꯨꯡꯉꯥꯏꯇꯕ ꯁꯥꯎꯅꯤꯡꯕ ꯄꯦꯟꯗꯕ ꯃꯌꯥꯝ ꯂꯩꯔꯤꯉꯩ ꯃꯔꯛꯁꯤꯗ ꯅꯤꯡꯊꯧꯒꯤ ꯃꯆꯥ ꯅꯨꯄꯤ ꯁꯥꯅꯥꯇꯣꯝꯕꯤꯁꯦ ꯑꯁꯤꯒ ꯃꯕꯥꯅꯤ ꯅꯨꯡꯁꯤꯅꯔꯛꯄꯒꯤ ꯍꯥꯏꯕꯗꯤ ꯋꯥꯔꯤꯅꯦꯕꯀꯣ ꯃꯕꯥꯅꯤꯁꯤ ꯅꯨꯡꯁꯤꯅꯔꯒ ꯍꯥꯏꯕꯗꯤ ꯌꯨꯝ ꯄꯥꯟꯕꯒꯤ ꯂꯝꯕꯤꯗ ꯂꯩꯔꯦ ꯃꯕꯥꯅꯤꯁꯤ ꯂꯩꯔꯦ ꯑꯗꯨ ꯀꯥꯟꯁꯤꯗ ꯍꯧꯖꯤꯛꯀꯤ ꯃꯦꯛꯁꯋꯦꯜꯁꯦ ꯁꯤꯒꯤꯁꯤꯅ ꯑꯃꯨꯛ ꯀꯩꯗꯧꯕ ꯃꯥꯒꯤ ꯃꯃꯥ ꯂꯩꯕꯥꯛ ꯍꯥꯏꯕꯗꯤ ꯃꯔꯝꯗꯝꯗꯣ ꯃꯥꯒꯤꯁꯨ ꯕ꯭ꯔꯤꯇꯤꯁ ꯂꯥꯛꯄꯅꯤꯅ ꯑꯗꯨꯗ ꯑꯃꯨꯛ ꯍꯟꯕꯤꯕ ꯀꯥꯟꯗ ꯁꯥꯅꯥꯇꯣꯝꯕꯤꯁꯦ ꯁꯤꯒꯤꯁꯤꯅ ꯃꯥꯗꯤ ꯑꯩꯗꯤ ꯏꯃꯥ ꯂꯩꯕꯥꯛ ꯅꯨꯡꯁꯤ ꯑꯩ ꯏꯃꯥ ꯂꯩꯕꯥꯛ ꯑꯁꯤꯗ ꯂꯩꯍꯧꯅꯤ ꯏꯃꯥ ꯂꯩꯕꯥꯛ ꯁꯥꯅꯥ ꯃꯅꯤꯄꯨꯔꯁꯤꯗ ꯂꯩꯍꯧꯅꯤ ꯍꯥꯏꯔꯒ ꯃꯅꯤꯄꯨꯔꯁꯤꯗ ꯂꯩꯍꯧꯔꯒ ꯗꯤ ꯋꯥꯅ ꯈꯥꯡꯉꯒ ꯃꯥꯒꯤ ꯅꯨꯄꯥꯁꯤ ꯍꯜꯂꯛꯇꯕꯤꯗꯀꯣ ꯍꯜꯂꯛꯄ ꯉꯥꯏꯅ ꯉꯥꯏꯅ ꯍꯥꯏꯕꯗꯤ ꯌꯥꯝ ꯅꯨꯡꯉꯥꯏꯇꯅ ꯃꯥꯒꯤ ꯄꯨꯟꯁꯤꯁꯦ ꯂꯣꯏꯈꯤꯕ ꯑꯁꯤꯒꯤ ꯋꯥꯔꯤꯅꯦꯕ ꯌꯥꯝ ꯅꯨꯡꯁꯤꯕ ꯋꯥꯔꯤꯅꯤ ꯍꯧꯖꯤꯛꯀꯤ ꯋꯥꯔꯤ ꯑꯁꯦ ꯍꯥꯏꯕꯗꯤ ꯑꯦꯝ ꯀꯦ ꯕꯤꯅꯣꯗꯤꯅꯤꯅ ꯏꯕ ꯕꯣꯔ ꯁꯥꯍꯦꯕ ꯑꯣꯡꯕꯤ ꯁꯅꯥꯇꯣꯝꯕꯤ ꯍꯥꯏꯔꯤꯕ ꯋꯥꯔꯤ ꯑꯁꯦ ꯑꯁꯤꯒꯤꯁꯤ ꯑꯗꯨꯝ ꯍꯧꯖꯤꯛ ꯐꯥꯎꯒꯤ ꯑꯣꯏꯅꯗꯤ ꯃꯌꯥꯝꯅꯁꯨ ꯌꯥꯝꯅ ꯄꯥꯝꯅꯕ ꯍꯥꯏꯕꯗꯤ ꯑꯉꯥꯡꯅꯁꯨ ꯄꯥꯝꯕ ꯑꯍꯟꯅꯁꯨ ꯑꯗꯨꯝ ꯍꯧꯖꯤꯛꯀꯤ ꯑꯣꯏꯅ ꯌꯥꯝꯅ ꯄꯥꯝꯅꯕ ꯌꯝ ꯕꯨꯛꯁꯤ ꯌꯥꯝꯅꯁꯨ ꯗꯤꯃꯥꯟ ꯂꯩꯕ ꯕꯨꯛ ꯑꯃꯁꯨ ꯑꯣꯏꯕꯅꯤ ꯑꯩ ꯏꯁꯥꯃꯛꯁꯨ ꯌꯥꯝꯅ ꯄꯥꯝꯖꯕ ꯕꯨꯛ ꯑꯃ ꯑꯣꯏ ꯑꯁꯤꯒꯤ ꯕꯨꯛꯁꯦ